ꯐ꯭ꯔꯨꯠꯁꯤꯡꯒꯤ ꯃꯀꯨꯁꯤꯡꯗꯨ ꯏꯁꯤꯡꯗ ꯇꯤꯡꯗꯨꯅ ꯊꯝꯂꯒ ꯃꯗꯨꯒꯤ ꯏꯁꯤꯡ ꯑꯗꯨ ꯆꯥꯏꯊꯣꯛꯄꯤꯗꯨꯅ ꯄꯥꯝꯕꯤꯁꯤꯡꯗ ꯍꯩꯕꯤꯕ ꯌꯥꯏ ꯑꯩꯈꯣꯏꯅ ꯄꯣꯠ ꯆꯩ ꯊꯥꯕꯗ ꯁꯤꯖꯤꯟꯅꯕ ꯑꯣꯔꯒꯥꯅꯤꯛ ꯍꯥꯔꯅ ꯃꯁꯤꯒꯤ ꯑꯣꯏꯒꯥꯅꯤꯛꯀꯤ ꯑꯣꯏꯕ ꯄꯣꯠ ꯁꯤꯖꯤꯟꯅꯗꯨꯅ ꯑꯅꯥꯕ ꯀꯌꯥꯗꯒꯤ ꯀꯥꯏꯊꯣꯛꯇꯨꯅ ꯍꯛꯆꯥꯡ ꯐꯅ ꯂꯩꯍꯟꯕꯗ ꯃꯇꯦꯡ ꯄꯥꯡꯏ